ꯑꯩꯒꯤ ꯃꯤꯡ ꯅꯥꯎꯔꯦꯝ ꯕꯥꯕꯤꯇꯥ ꯀꯧꯏ ꯑꯩ ꯀꯩꯔꯛ ꯂꯩꯔꯛ ꯑꯆꯧꯕꯗꯒꯤꯅꯤ ꯍꯧꯖꯤꯛꯅ ꯀꯩꯔꯛ ꯆꯤꯡꯈꯩ ꯍꯨꯟꯕꯗ

ꯂꯥꯏꯁ꯭ꯔꯝ ꯔꯣꯁꯟ ꯁꯤꯡꯍꯥꯒꯤ ꯂꯣꯏꯅꯕꯤ ꯑꯣꯏꯅ ꯍꯧꯖꯤꯛꯅ ꯂꯩꯖꯔꯤ ꯑꯩꯒꯤ ꯏꯆꯥ ꯑꯅꯤ ꯁꯨꯔꯦ ꯑꯍꯥꯟꯕꯒꯤꯅ ꯅꯨꯄꯤꯅꯤ ꯆꯍꯤ ꯇꯔꯨꯛ ꯁꯨꯖꯔꯦ ꯑꯗꯨꯒ ꯑꯅꯤ ꯁꯨꯕꯒꯤꯁꯤꯅ ꯅꯨꯄꯥꯅꯤ ꯍꯧꯖꯤꯛ ꯊꯥ ꯇꯔꯨꯛ ꯐꯖꯔꯦ ꯑꯩꯍꯥꯛ ꯂꯥꯏꯔꯤꯛ ꯈꯔ ꯇꯝꯂꯝꯂꯒ ꯌꯨꯝꯕꯥꯟ ꯄꯨꯟꯁꯤꯗ ꯈꯣꯡꯗꯥꯕꯗꯒꯤ ꯂꯥꯏꯔꯤꯛ ꯂꯥꯏꯁꯨ ꯑꯗꯨꯝ ꯃꯇꯤꯛ ꯆꯥꯅ ꯇꯝꯕ ꯉꯝꯈꯤꯗ꯭ꯔꯦ ꯍꯧꯖꯤꯛ ꯍꯧꯖꯤꯛꯅ ꯑꯐꯪ ꯑꯐꯪꯕ ꯊꯕꯛ ꯏꯟꯈꯥꯡ ꯇꯧꯗꯨꯅ ꯑꯩꯒꯤ ꯅꯨꯄꯥꯗꯨ ꯂꯩꯖꯔꯤ ꯑꯗꯨꯒ ꯑꯩꯅ ꯏꯃꯨꯡꯒꯤ ꯍꯥꯎꯁ ꯋꯥꯏꯐ ꯑꯣꯏꯅ ꯑꯗꯨꯝ ꯂꯩꯔꯤ ꯑꯩꯈꯣꯏꯒꯤ ꯁꯦꯟꯊꯣꯛ ꯂꯝꯕꯤ ꯑꯁꯤ ꯑꯗꯨꯝ ꯖꯨꯒꯥꯂꯤ ꯑꯣꯏꯗꯨꯅ ꯑꯩꯒꯤ ꯏꯄꯨꯔꯣꯏꯕꯗꯨꯅ ꯏꯃꯨꯡ ꯑꯁꯤꯕꯨ ꯄꯨꯔꯤ ꯏꯆꯥ ꯑꯅꯤ ꯑꯃꯗꯤ ꯂꯥꯏꯔꯤꯛ ꯂꯥꯏꯁꯨ ꯇꯝꯗ꯭ꯔꯤ ꯑꯍꯟ ꯑꯗꯨꯗꯤ ꯂꯥꯏꯔꯤꯛ ꯇꯝꯗꯨꯅ ꯀ꯭ꯂꯥꯁ ꯀꯦꯖꯤ ꯀꯥꯔꯤ ꯑꯩꯅꯁꯨ ꯏꯃꯨꯡꯒꯤ ꯊꯕꯛ ꯏꯟꯈꯥꯡ ꯇꯧꯗꯨꯅ ꯏꯃꯨꯡ ꯑꯗꯨꯕꯨ ꯃꯇꯦꯡ ꯄꯥꯡꯖꯔꯤ ꯑꯃꯗꯤ ꯍꯧꯖꯤꯛ ꯍꯧꯖꯤꯛꯀꯤ ꯑꯣꯏꯕ ꯁꯔꯀꯥꯔꯒꯤ ꯀꯥꯟꯅꯕ ꯈꯣꯠꯄꯁꯨ ꯑꯗꯨꯝ ꯊꯤꯖꯔꯤ